ꯑꯩꯅ ꯑꯉꯥꯡ ꯑꯣꯏꯔꯤꯉꯩꯗꯒꯤ ꯈ꯭ꯋꯥꯏꯗꯒꯤ ꯅꯨꯡꯁꯤꯖꯕ ꯅꯤꯡꯁꯤꯡꯅꯤꯉꯥꯏ ꯑꯣꯏꯕ ꯅꯤꯡꯁꯤꯡꯅꯤꯉꯥꯏ ꯑꯣꯏꯕ ꯃꯤꯁꯛ ꯈꯔꯗꯤ ꯑꯩꯕꯨ ꯄꯣꯛꯄꯤꯔꯤꯕ ꯏꯃꯥ ꯏꯄꯥ ꯑꯃꯗꯤ ꯏꯆꯤꯜ ꯏꯅꯥꯎ ꯂꯩꯔꯤꯕ ꯃꯔꯨꯞ ꯃꯄꯥꯡꯁꯤꯡ ꯑꯁꯤꯅꯤ ꯑꯉꯥꯡ ꯑꯩꯈꯣꯏꯅ ꯍꯧꯖꯤꯛꯇꯤ ꯆꯥꯎꯔꯦ ꯑꯉꯥꯡ ꯑꯣꯏꯔꯤꯉꯩ ꯃꯇꯝꯗ ꯑꯩꯈꯣꯏꯅ ꯏꯃꯥ ꯏꯄꯥꯁꯤꯡꯅ ꯑꯩꯈꯣꯏꯕꯨ ꯁ꯭ꯀꯨꯜ ꯃꯍꯩ ꯇꯝꯅꯕ ꯋꯥꯅ ꯍꯣꯠꯅꯔꯛꯈꯤꯕ ꯑꯗꯒꯤ ꯑꯉꯥꯡ ꯑꯣꯏꯔꯤꯉꯩꯗꯩ ꯑꯉꯥꯡ ꯑꯣꯏꯔꯤꯕꯅꯤꯅ ꯑꯩꯈꯣꯏ ꯏꯁꯥꯅ ꯇꯧꯕ ꯉꯝꯖꯗꯕꯅꯤꯅ ꯃꯈꯣꯏꯒꯤ ꯊꯧꯗꯥꯡ ꯌꯥꯝꯅ ꯆꯥꯎꯅ ꯂꯧꯔꯛꯏ ꯑꯗꯨ ꯃꯈꯣꯏꯅ ꯑꯩꯈꯣꯏꯕꯨ ꯁꯦꯝꯕꯤꯔꯛꯄ ꯁꯦꯝꯕꯤꯔꯛꯄꯅꯤ ꯄꯤꯛꯂꯤꯉꯩ ꯍꯧꯅ ꯂꯣꯟ ꯊꯣꯛꯇ꯭ꯔꯤꯉꯩ ꯃꯇꯝꯗꯒꯤ ꯍꯧꯅ ꯑꯩꯈꯣꯏꯕꯨ ꯂꯣꯟ ꯊꯣꯛꯅꯕ ꯃꯍꯩ ꯃꯁꯤꯡ ꯅꯤꯡꯊꯤꯖꯅ ꯇꯝꯍꯜꯂꯛꯄ ꯁꯤꯒꯨꯝꯕ ꯀꯌꯥꯅꯤ ꯑꯗꯨꯒ ꯁ꯭ꯀꯨꯜꯁꯤꯡꯗ ꯂꯣꯏꯅꯔꯛꯄ ꯊꯦꯡꯅꯔꯛꯈꯤꯕ ꯃꯔꯨꯞ ꯃꯄꯥꯡꯁꯤꯡ ꯑꯁꯤꯁꯨ ꯑꯩꯅ ꯑꯩꯅ ꯈ꯭ꯋꯥꯏꯗꯒꯤ ꯅꯤꯡꯁꯤꯡꯖꯕ ꯅꯨꯡꯁꯤ ꯅꯨꯡꯁꯤꯖꯕ ꯅꯤꯡꯁꯤꯡꯅꯤꯉꯥꯏ ꯑꯣꯏꯕ ꯃꯤ ꯈꯔꯒꯤ ꯃꯅꯨꯡꯗ ꯆꯜꯂꯤ ꯃꯔꯨꯞ ꯃꯄꯥꯡꯁꯤꯡ ꯑꯁꯤ ꯑꯩꯈꯣꯏꯅ ꯃꯔꯨꯞ ꯁ꯭ꯀꯨꯜ ꯇꯝꯂꯤꯉꯩ ꯃꯇꯝꯗ ꯑꯩꯈꯣꯏꯅ ꯀꯥꯎ ꯄꯨꯟꯁꯤꯁꯤꯗ ꯀꯥꯎꯔꯔꯣꯏꯗꯕ ꯊꯧꯗꯣꯛ ꯀꯌꯥ ꯑꯃ ꯊꯣꯛꯂꯛꯏ ꯊꯧꯗꯣꯛ ꯀꯌꯥ ꯑꯃ ꯂꯩꯈꯤ ꯃꯔꯨꯞ ꯃꯄꯥꯡꯁꯤꯡꯗ ꯆꯦꯟ ꯆꯣꯡꯗꯨꯅ ꯁꯥꯟꯅꯕ ꯆꯥꯃꯤꯟꯅꯕ ꯊꯛꯃꯤꯟꯅꯕ ꯀꯣꯏꯃꯤꯟꯅꯕ ꯁꯤꯒꯨꯝꯕ ꯀꯌꯥ ꯑꯁꯤꯁꯨ ꯀꯥꯎꯔꯝ ꯀꯥꯎꯉꯝꯂꯔꯣꯏꯗꯕ ꯊꯧꯗꯣꯛ ꯀꯌꯥꯁꯤꯡꯒꯤ ꯃꯅꯨꯡꯗ ꯆꯜꯂꯤ ꯑꯗꯨꯒ ꯑꯩꯒꯤ ꯄꯨꯟꯁꯤꯁꯤꯗ ꯊꯦꯡꯅꯔꯛꯈꯤꯕ ꯑꯩꯅ ꯅꯨꯡꯁꯤꯖꯕ ꯅꯤꯡꯁꯤꯡꯅꯤꯉꯥꯏ ꯑꯣꯏꯔꯕ ꯃꯤꯑꯣꯏꯁꯤꯡ ꯑꯁꯤ ꯑꯩꯅ ꯃꯃꯜ ꯂꯩꯅ ꯃꯈꯣꯏꯕꯨ ꯃꯈꯣꯏ ꯑꯩ ꯑꯩꯅ ꯃꯃꯜ ꯂꯩꯅ ꯂꯧꯖꯩ ꯃꯈꯣꯏꯁꯤꯡ ꯑꯁꯤ ꯄꯨꯟꯁꯤꯁꯤꯗ ꯀꯥꯎꯕ ꯉꯝꯂꯔꯣꯏꯗꯕ ꯅꯨꯡꯁꯤ ꯀꯥꯎꯕ ꯉꯝꯂꯔꯣꯏꯗꯕ ꯃꯤꯑꯣꯏ ꯈꯨꯗꯤꯡ ꯃꯤꯑꯣꯏ ꯃꯤꯑꯣꯏꯕꯅꯤ ꯍꯥꯏꯅ ꯑꯩꯅ ꯈꯟꯖꯩ